ꯇꯦꯛꯅꯣꯂꯣꯖꯤ ꯆꯥꯎꯈꯠꯄꯅ ꯑꯩꯈꯣꯏ ꯃꯤꯑꯣꯏꯕꯗ ꯀꯥꯅꯕ ꯀꯌꯥ ꯑꯃ ꯄꯤꯔꯤ ꯇꯦꯛꯅꯣꯂꯣꯖꯤ ꯑꯁꯤꯅ ꯇꯦꯛꯇꯔ ꯄꯨꯊꯣꯛꯏ ꯇꯦꯛꯇꯔ ꯑꯁꯤꯅ ꯂꯧ ꯈꯣꯏꯕ ꯂꯧ ꯌꯩꯕ ꯂꯧ ꯈꯥꯎꯕ ꯃꯇꯝꯗ ꯃꯇꯦꯡ ꯌꯥꯝꯅ ꯑꯣꯏ ꯊꯥꯏꯉꯩꯒꯤ ꯃꯇꯝꯗ ꯂꯧ ꯈꯣꯏꯕ ꯂꯧ ꯌꯩꯕ ꯂꯧ ꯈꯥꯎꯕ ꯃꯇꯝꯗ ꯑꯩꯈꯣꯏꯒꯤ ꯏꯁꯥꯒꯤ ꯊꯧꯅꯥ ꯄꯥꯡꯒꯜ ꯀꯌꯥ ꯑꯃ ꯄꯨꯊꯣꯛꯇꯨꯅ ꯇꯧꯅꯔꯝꯃꯤ ꯃꯇꯝ ꯑꯗꯨꯗꯗꯤ ꯈ꯭ꯋꯥꯡ ꯅꯥꯕ ꯍꯛꯆꯥꯡ ꯅꯥꯕꯒꯤ ꯑꯅꯥꯕꯁꯤ ꯌꯥꯝꯅ ꯑꯣꯏꯔꯝꯃꯤ ꯑꯗꯨꯕꯨ ꯍꯧꯖꯤꯛꯀꯤ ꯃꯇꯝ ꯑꯁꯤꯗꯗꯤ ꯑꯗꯨꯒꯨꯝꯕ ꯑꯗꯨ ꯂꯩꯇ꯭ꯔꯦ ꯑꯦꯂꯦꯛꯇ꯭ꯔꯤꯛ ꯔꯦ ꯑꯁꯤ ꯁꯤꯖꯤꯟꯅꯗꯨꯅ ꯉꯥ ꯐꯥꯕ ꯃꯇꯝꯗ ꯃꯇꯦꯡ ꯌꯥꯝꯅ ꯑꯣꯏ ꯑꯦꯂꯦꯛꯇ꯭ꯔꯤꯛ ꯂꯥꯏꯠ ꯑꯁꯤ ꯁꯤꯖꯤꯟꯅꯗꯨꯅ ꯌꯦꯟ ꯂꯣꯏꯕ ꯃꯇꯝꯗ ꯂꯥꯏꯅ ꯂꯣꯏꯕ ꯉꯝꯍꯜꯂꯤ ꯄꯣꯜꯇ꯭ꯔꯤ ꯑꯦꯟ ꯏꯛ ꯄ꯭ꯔꯗꯛꯇꯤꯡ ꯑꯁꯤ ꯁꯤꯖꯤꯟꯅꯗꯨꯅ ꯌꯦꯟ ꯃꯆꯥ ꯑꯣꯟꯕ ꯃꯇꯝꯗ ꯃꯇꯦꯡ ꯌꯥꯝꯅ ꯑꯣꯏ ꯑꯦꯂꯦꯛꯇ꯭ꯔꯤꯛ ꯃꯤꯜꯀꯤꯡ ꯃꯦꯆꯤꯟ ꯑꯁꯤ ꯁꯤꯖꯤꯟꯅꯗꯨꯅ ꯑꯩꯈꯣꯏꯅ ꯁꯟꯕꯤꯗꯒꯤ ꯁꯪꯒꯣꯝ ꯁꯨꯝꯕ ꯃꯇꯝꯗ ꯃꯇꯦꯡ ꯌꯥꯝꯅ ꯑꯣꯏ ꯑꯁꯤꯒꯨꯝꯕ ꯃꯦꯆꯤꯟ ꯑꯁꯤ ꯁꯤꯖꯤꯟꯅꯕꯅ ꯑꯩꯈꯣꯏ ꯃꯤꯑꯣꯏꯕꯗ ꯃꯇꯝ ꯃꯥꯡꯍꯟꯗꯕ ꯑꯃꯗꯤ ꯍꯛꯆꯥꯡꯗ ꯑꯅꯥꯕ ꯂꯩꯍꯟꯗꯕ ꯀꯌꯥ ꯑꯃ ꯊꯣꯛꯍꯜꯂꯤ